ꯅꯣꯡꯃ ꯏꯝꯐꯥꯜꯗ ꯑꯩꯅ ꯔꯤꯝꯁ ꯍꯣꯁꯄꯤꯇꯥꯜꯗ

ꯂꯥꯌꯦꯡꯕ ꯆꯠꯂꯤ ꯑꯣ ꯄꯤ ꯗꯤ ꯇꯤꯀꯦꯠꯀꯤ ꯀ꯭ꯌꯨꯁꯦ ꯑꯗꯨꯝ ꯁꯥꯡꯉꯤ ꯄꯨꯡ ꯇꯔꯦꯠ ꯃꯈꯥꯏꯗꯩ ꯑꯩꯅ ꯀ꯭ꯌꯨ ꯂꯦꯞꯄꯁꯤꯅ ꯄꯨꯡ ꯃꯥꯄꯜ ꯁ꯭ꯋꯥꯏꯗ ꯑꯩ ꯇꯤꯀꯦꯠ ꯃꯥꯄꯜ ꯃꯈꯥꯏ ꯁꯨꯃꯥꯏꯅ ꯑꯣꯏꯔꯝꯒꯗꯧ ꯃꯥꯜꯂꯦ ꯑꯩꯅ ꯈꯟꯕꯗ ꯑꯗꯨꯗ ꯇꯤꯀꯦꯠ ꯐꯪꯉꯦ ꯇꯤꯀꯦꯠꯁꯤ ꯐꯪꯂꯒ ꯑꯩꯁꯤ ꯑꯩꯅ ꯌꯦꯡꯂꯤ ꯗꯤꯄꯥꯔꯠꯃꯦꯟꯁꯦ ꯗꯔꯃꯥꯇꯣꯂꯣꯖꯤꯗ ꯌꯦꯡꯒꯦ ꯍꯥꯏꯗꯨꯅ ꯇꯤꯀꯦꯠꯁꯤ ꯀꯛꯑꯦ ꯀꯛꯂ ꯃꯇꯨꯡꯁꯤꯗ ꯑꯩꯅ ꯗꯔꯃꯥꯇꯣꯂꯣꯖꯤ ꯗꯤꯄꯥꯔꯠꯃꯦꯟꯁꯤꯗ ꯑꯃꯨꯛ ꯑꯩ ꯃꯤꯅꯤꯠ ꯅꯤꯐꯨꯒꯤ ꯆꯥꯡ ꯑꯃꯨꯛ ꯉꯥꯏꯔꯒ ꯑꯩ ꯂꯥꯏꯌꯦꯡꯕꯒꯤ ꯍꯥꯏꯗꯤ ꯑꯗꯨꯝ ꯍꯥꯏ ꯇꯧꯔꯒ ꯑꯩ ꯊꯦꯡꯅꯈꯤ